ꯎꯝ ꯎꯝ ꯀꯅꯥ ꯑꯣ ꯌꯥꯏ ꯌꯥꯏ ꯀꯔꯤ ꯀꯔꯤꯅꯣ ꯀꯔꯤꯒꯤꯅꯣ ꯌꯣꯟꯅꯕ ꯌꯨꯝ ꯁꯤꯖꯤꯟꯅꯅꯕꯔꯣ ꯑꯣ ꯌꯥꯏ ꯌꯥꯏ ꯂꯧ ꯄꯥꯔꯁꯦꯟ ꯂꯩꯅꯤ ꯑ ꯊꯧꯕꯥꯜ ꯕꯖꯥꯔꯗ ꯊꯣꯡ ꯋꯥꯡꯃꯒꯤꯗꯨꯗ ꯐꯝꯕꯅꯦ ꯋꯣꯜꯁꯦꯜꯅꯦ ꯑꯩꯈꯣꯏꯒꯤ ꯁꯤꯗꯤ ꯑꯗꯨꯝ ꯂꯧꯕꯗ ꯅꯣꯏꯗ ꯇꯣꯡꯅꯅꯕ ꯁꯥꯔ ꯄꯤꯕ ꯌꯥꯅꯤ ꯍꯤꯗꯥꯛ ꯃꯈꯜꯁꯤꯡꯗ ꯑꯥꯏꯇꯦꯝ ꯁꯨꯅ ꯂꯧꯔꯒ ꯑꯗꯨꯝ ꯊꯦꯡꯅ ꯍꯥꯡꯅꯤ ꯄꯨꯡ ꯇꯔꯦꯠ ꯅꯤꯄꯥꯟ ꯐꯥꯎꯕ ꯅꯨꯃꯤꯗꯥꯡꯒꯤ ꯑꯌꯨꯛ ꯉꯟꯇꯥꯗꯒꯤ ꯄꯨꯡ ꯇꯔꯨꯛ ꯑꯗꯥꯏꯗꯒꯤ ꯅꯨꯃꯤꯗꯥꯡꯒꯤ ꯄꯨꯡ ꯇꯔꯦꯠ ꯅꯤꯄꯥꯟ ꯐꯥꯎꯕ ꯍꯥꯡꯉꯤ ꯏꯁꯥꯁꯨ ꯂꯩ ꯑꯉꯥꯡꯁꯨ ꯂꯩ ꯌꯥꯏꯌꯦ ꯌꯥꯏ ꯂꯥꯛꯑꯣ ꯀꯔꯤ ꯀꯔꯤ ꯑꯥꯏꯇꯦꯝꯅꯣ ꯅꯪꯅ ꯂꯧꯗꯣꯔꯤꯗꯨꯕꯣ ꯄꯥꯔꯁꯦꯟꯇꯦꯖ ꯈꯦꯠꯅꯩꯌꯦ ꯍꯤꯗꯥꯛꯇꯣ ꯑꯗꯨꯅ ꯅꯪ ꯗꯔꯀꯥꯔ ꯑꯣꯏꯕꯁꯤꯡꯗꯣ ꯆꯦ ꯑꯃꯗ ꯂꯤꯁ ꯐꯖꯅ ꯁꯦꯝꯃꯣ ꯑꯗꯨꯒ ꯄꯨꯔꯛꯑꯣ

ꯂꯩ ꯂꯩ ꯕꯤ ꯄꯤꯒꯤ ꯀꯔꯤꯒꯤ ꯗꯥꯏꯕꯦꯇꯤꯁꯀꯤ ꯕꯤ ꯄꯤꯒꯤ ꯃꯈꯟ ꯃꯌꯥꯝ ꯂꯩ ꯗꯔꯀꯥꯔ ꯑꯣꯏꯕꯗꯣ ꯑꯗꯨꯝ ꯂꯧꯕ ꯌꯥꯅꯤ

ꯗꯤꯂꯤꯚꯔꯤꯗꯨ ꯇꯧꯒꯦ ꯍꯥꯏꯔꯒꯗꯤ ꯅꯪꯅ ꯚꯔꯥ ꯄꯤ ꯇꯥꯕ ꯑꯗꯨꯒ ꯒꯥꯔꯤꯗ ꯍꯥꯞꯄꯛꯑꯒ ꯒꯥꯔꯤꯗꯨꯒꯤ ꯚꯔꯥꯗꯣ ꯅꯪꯅ ꯄꯤꯒꯤ ꯇꯥꯕ ꯑꯗꯨꯃꯥꯏ ꯇꯧꯔꯁꯤ ꯅꯪ ꯂꯥꯛꯇꯕꯤꯗ ꯎꯝ ꯒꯥꯔꯤ ꯚꯔꯥꯗꯨ ꯑꯗꯨꯝ ꯅꯪꯅ ꯄꯨꯊꯣꯛꯑ ꯄꯤꯒꯤꯕ ꯅꯪꯅ ꯉꯥꯏꯔꯒ ꯒꯥꯔꯤ ꯅꯝꯕꯔꯗꯨꯒ ꯐꯣꯟ ꯅꯝꯕꯔꯗꯨꯒ ꯅꯪꯉꯣꯟꯗ ꯍꯥꯏꯔꯛꯑꯒ ꯅꯪꯅ ꯉꯥꯏꯔ ꯄꯤꯒꯤꯕ ꯑꯗꯨꯁꯨ ꯌꯥꯏ ꯌꯥꯏ ꯁꯤꯗ ꯅꯝꯕꯔ ꯐꯥꯎꯅꯔꯤꯁꯤꯗ ꯑꯗꯨꯝ ꯖꯤ ꯄꯦ ꯇꯧꯕ ꯌꯥꯏ ꯑꯗꯨꯝ ꯁꯤꯟꯕ ꯌꯥꯅꯤ ꯑꯦꯛꯄ꯭ꯌꯥꯔꯤꯗꯨꯁꯨ ꯂꯣꯏꯒ꯭ꯔꯒ ꯑꯗꯨꯝ ꯁꯤꯟꯕ ꯌꯥꯅꯤ ꯑꯦꯛꯁꯄ꯭ꯌꯥꯔꯤ ꯆꯠꯈ꯭ꯔꯗꯤ ꯆꯦꯟꯖ ꯇꯧꯕ ꯌꯥꯅꯤ ꯑꯗꯨ ꯀꯥꯏꯕ ꯈꯣꯠꯄꯗꯨꯇꯕꯨ ꯃꯄꯨꯝ ꯑꯣꯏꯅ ꯀꯥꯏꯕ ꯈꯣꯠꯄꯗꯨꯗꯤ ꯌꯥꯗꯦ ꯑꯗꯨꯃ ꯈꯛꯇꯅꯤ ꯃꯅꯤꯡꯗ ꯊꯨꯒꯥꯏꯕꯗꯨꯗꯤ ꯃꯅꯤꯡ ꯀꯥꯏꯗ꯭ꯔꯗꯤ ꯌꯥꯅꯤ ꯁꯤꯟꯕ ꯌꯥꯏ ꯑꯗꯨꯒ ꯃꯈꯨꯝꯗ ꯀꯥꯏꯕꯁꯤꯗꯤ ꯁꯤꯟꯕ ꯌꯥꯗꯦ ꯑꯗꯨꯈꯛꯇꯅꯤ ꯑꯣ ꯑꯗꯨ ꯍꯣꯏ ꯍꯣꯏ ꯇꯥꯕꯤꯒꯦ ꯎꯝ ꯍꯤꯗꯥꯛ ꯅꯪꯅ ꯄꯥꯔꯁꯦꯟꯗꯣ ꯈꯔ ꯆꯥꯎꯅ ꯍꯤꯗꯥꯛꯇꯣ ꯈꯔ ꯆꯥꯎꯅ ꯂꯧꯔꯗꯤ ꯄꯥꯔꯁꯦꯟꯗꯣ ꯈꯔ ꯆꯥꯎꯅ ꯑꯗꯨꯝ ꯄꯤꯕ ꯌꯥꯅꯤ ꯌꯦꯡꯁꯤ ꯍꯤꯗꯥꯛꯇꯨ ꯎꯝ ꯍꯥꯏꯔꯛꯑꯣ ꯍꯥꯏꯔꯛꯑꯣ ꯎꯝ ꯌꯥꯏ ꯌꯥꯏ ꯎꯝ ꯎꯝ ꯄꯨꯡ ꯇꯔꯨꯛꯇꯒꯤ ꯍꯥꯡꯕꯅꯤ ꯑꯩꯈꯣꯏꯁꯦ ꯑꯗꯨꯝ ꯌꯥꯔꯦ ꯅꯪꯅ ꯂꯥꯛꯅꯤꯡꯕ ꯃꯇꯝꯗ ꯂꯥꯛꯑꯣ ꯅꯪ ꯑꯩꯁꯨ ꯂꯩꯒꯅꯤꯑꯩꯒ ꯑꯗꯨꯝ ꯋꯥꯔꯤ ꯁꯥꯔꯁꯤ ꯂꯥꯛꯑꯣ ꯅꯪ ꯂꯥꯛꯅꯤꯡꯕ ꯄꯨꯡ ꯇꯔꯨꯛꯀꯤ ꯃꯇꯨꯡꯗꯒꯤ ꯂꯥꯛꯄ ꯌꯥꯔꯦ ꯍꯣꯏ ꯍꯣꯏ ꯐꯔꯦ ꯐꯔꯦ ꯑꯗꯨꯗꯤ ꯑꯩꯁꯨ ꯃꯤ ꯂꯥꯛꯏ ꯊꯝꯃꯒꯦ ꯎꯝ ꯍꯥꯡꯒꯅꯤ ꯑꯉꯥꯡꯁꯤꯡꯗꯤ ꯂꯩꯔꯣꯏ ꯑꯩ ꯈꯛꯇꯅ ꯍꯥꯡꯒꯅꯤ ꯁꯟꯗꯦꯗꯤ ꯃꯣꯏ ꯁꯨꯇꯤ ꯂꯩꯕꯅꯤꯅ ꯑꯩ ꯑꯩꯕꯨꯗꯤ ꯍꯥꯡꯒꯅꯤ ꯆꯥꯗ꯭ꯔꯤꯗ ꯌꯨꯝ ꯆꯪꯉ ꯆꯥꯒꯗꯃꯤꯅ ꯍꯧꯖꯤꯛꯀꯤꯗꯤ ꯆꯥꯗ꯭ꯔꯤ ꯑꯣ ꯐꯔꯦ ꯐꯔꯦ ꯎꯝ ꯑꯣ ꯎꯝ ꯊꯝꯃꯦ ꯊꯝꯃꯦ